ꯇꯥꯃꯣ ꯁꯤꯁꯦ ꯀꯦꯕ ꯃꯦꯅꯦꯖꯔ ꯑꯣꯏꯕꯤꯔꯕ ꯑꯩꯅ ꯉꯁꯥꯏ ꯄꯨꯡ ꯇꯔꯨꯛ ꯑꯗꯥꯏꯗ ꯀꯦꯕ ꯕꯨꯛ ꯇꯧꯖꯈꯤꯕꯅꯦ ꯄꯨꯡ ꯇꯔꯥ ꯅꯪꯅꯕ ꯍꯥꯏꯗꯨꯅ ꯑꯩ ꯁꯤꯁꯤꯗ ꯃꯤꯇꯤꯡ ꯑꯃ ꯆꯠꯆꯒꯗꯕ ꯃꯣꯏꯅ ꯄꯤꯔꯛꯄꯗ ꯅꯝꯕꯔ ꯀꯦꯕ ꯗ꯭ꯔꯥꯏꯕꯔ ꯑꯃꯒꯤ ꯅꯝꯕꯔ ꯍꯥꯄꯛꯄ ꯑꯗꯨ ꯀꯦꯕ ꯗ꯭ꯔꯥꯏꯕꯔ ꯗ꯭ꯔꯥꯏꯕꯔꯗꯨꯒꯤ ꯐꯣꯟ ꯑꯗꯨ ꯆꯠꯇꯕꯅ ꯃꯔꯝ ꯑꯣꯏꯔꯒ ꯑꯩꯅ ꯇꯥꯃꯣꯗ ꯀꯣꯜ ꯇꯧꯖꯔꯛꯄꯅꯦ ꯀꯩꯅꯣ ꯇꯥꯃꯣ ꯍꯣꯏꯅ ꯗ꯭ꯔꯥꯏꯕꯔ ꯑꯗꯨ ꯄꯥꯎ ꯐꯥꯎꯕꯤꯕ ꯅꯠꯇ꯭ꯔꯒ ꯑꯇꯣꯞꯄ ꯑꯗꯨ ꯑꯝꯇ ꯁꯤꯟꯕꯤꯔꯛꯑꯣ ꯑꯊꯨꯕꯤꯗ ꯑꯗꯨꯒ ꯑꯩꯉꯣꯟꯗ ꯀꯣꯜ ꯕꯦꯛ ꯇꯧꯕꯤꯔꯛꯑꯣ